ꯍꯜꯂꯣ ꯑꯥꯎ ꯃꯥꯅꯦ ꯑꯧ ꯌꯥꯅꯤꯌꯦ ꯃꯐꯝꯗꯤ ꯀꯗꯥꯏꯋꯥꯏꯗ ꯑꯣꯏꯕꯤꯔꯕꯅꯣ ꯂꯤꯇꯔꯗꯗꯤ ꯂꯨꯄꯥ ꯅꯤꯐꯨ ꯂꯩꯌꯦ ꯑꯗꯨꯒ ꯇꯪꯈꯥꯏꯗꯅ ꯂꯨꯄꯥ ꯀꯨꯟ

ꯑꯌꯨꯛꯇꯣ ꯄꯨꯡ ꯇꯔꯦꯠ ꯇꯔꯦꯠꯀꯤ ꯁꯋꯥꯏꯁꯤꯗ ꯑꯗꯨꯝ ꯂꯥꯛꯀꯅꯤ ꯑꯧ ꯂꯥꯛꯀꯦ ꯑꯗꯨꯕꯨ ꯍꯌꯦꯡ ꯍꯣꯏ ꯑꯗꯨꯒ ꯆꯥꯔꯖ ꯂꯨꯄꯥ ꯇꯔꯥ ꯇꯔꯥ ꯑꯃꯒ ꯍꯥꯞꯄꯒ ꯂꯨꯄꯥ ꯀꯨꯟꯊ꯭ꯔꯥ ꯀꯨꯟꯊ꯭ꯔꯥꯗꯤ ꯄꯤꯕꯕ ꯇꯥꯔꯦ ꯑꯥꯎ

ꯎꯝ ꯍꯣꯏ ꯍꯣꯏ ꯌꯥꯔꯦ ꯌꯥꯔꯦ ꯎꯝ ꯊꯝꯃꯒꯦꯀꯣ ꯎꯝ ꯎꯝ